ꯑꯩꯈꯣꯏꯅ ꯁꯍꯔꯗꯒꯤ ꯌꯥꯝꯅ ꯂꯥꯞꯅ ꯂꯩꯈꯤꯕꯅ ꯃꯔꯝ ꯑꯣꯏꯔꯒ ꯂꯝꯕꯤꯒꯤ ꯆꯠꯊꯣꯛ ꯆꯠꯁꯤꯟꯒꯤ ꯈꯨꯗꯣꯡ ꯆꯥꯗꯕ ꯈꯔꯗꯤ ꯑꯗꯨꯝꯃꯛ ꯃꯥꯌꯣꯛꯅꯗꯨꯅ ꯂꯩꯔꯤ ꯑꯗꯨꯅ ꯑꯩꯈꯣꯏꯅ ꯀꯔꯤꯒꯨꯝꯕ ꯃꯍꯩ ꯃꯁꯤꯡ ꯇꯝꯕ ꯃꯇꯝꯗꯁꯨ ꯑꯩꯈꯣꯏꯒꯤ ꯃꯣꯔꯦꯁꯤꯗ ꯁ꯭ꯀꯨꯜ ꯃꯔꯝ ꯆꯥꯕ ꯑꯋꯥꯡꯕ ꯊꯥꯛꯀꯤ ꯏꯗꯨꯀꯦꯁꯟ ꯄꯥꯝꯃꯒꯁꯨ ꯇꯧꯅꯤꯡꯉꯒꯁꯨ ꯇꯝꯅꯤꯡꯂꯒꯁꯨ ꯑꯩꯈꯣꯏꯅ ꯃꯄꯨꯡ ꯐꯥꯅ ꯇꯧꯕ ꯇꯝꯕ ꯉꯝꯗꯕꯅ ꯃꯔꯝ ꯑꯣꯏꯔꯒ ꯑꯩꯈꯣꯏ ꯑꯩꯈꯣꯏꯅ ꯃꯅꯥꯛ ꯅꯛꯄꯗ ꯂꯩꯕ ꯁꯍꯔꯁꯤꯡꯗ ꯑꯩꯈꯣꯏꯒꯤ ꯃꯔꯝ ꯆꯥꯕ ꯁ꯭ꯀꯨꯜ ꯂꯩꯈꯤꯕꯅ ꯑꯩꯈꯣꯏꯒꯤ ꯃꯣꯔꯦꯁꯤꯗꯒꯤ ꯌꯥꯝꯅ ꯂꯥꯞꯄꯅ ꯃꯔꯝ ꯑꯣꯏꯔꯒ ꯆꯠꯊꯣꯛ ꯆꯠꯁꯤꯟꯗ ꯄꯩꯁꯥ ꯅꯨꯡꯁꯥ ꯈꯨꯗꯣꯡ ꯆꯥꯗꯕ ꯌꯥꯝꯅ ꯆꯪꯕ ꯑꯗꯨꯒꯨꯝꯂꯕ ꯂꯝꯕꯤ ꯍꯥꯏꯕꯗꯣ ꯑꯃꯨꯛ ꯑꯣꯏ ꯑꯩꯈꯣꯏꯅ ꯀꯔꯤꯒꯨꯝꯕ ꯍꯣꯁꯄꯤꯇꯥꯜ ꯆꯠꯇꯕ ꯌꯥꯗꯕ ꯍꯥꯏꯕꯗꯤ ꯑꯩꯈꯣꯏꯒꯤ ꯏꯃꯨꯡꯒꯤ ꯑꯣꯏꯔꯣ ꯑꯩ ꯏꯁꯥ ꯑꯣꯏꯔꯣ ꯅꯥꯔꯛꯄ ꯃꯇꯝꯗ ꯑꯩꯈꯣꯏꯒꯤ ꯃꯣꯔꯦꯒꯤ ꯗꯤꯁꯇ꯭ꯔꯤꯛ ꯍꯣꯁꯄꯤꯇꯥꯜ ꯑꯃ ꯂꯩꯔꯤꯁꯤꯗꯁꯨ ꯃꯔꯝ ꯆꯥꯕ ꯐꯦꯁꯤꯂꯤꯇꯤꯁ ꯂꯩꯇꯕ ꯑꯗꯒꯤ ꯃꯔꯝ ꯆꯥꯕ ꯗꯣꯛꯇꯔ ꯂꯩꯇꯕ ꯂꯩꯔꯒꯁꯨ ꯂꯩꯔꯤꯕ ꯈꯔꯗꯨꯅ ꯎꯏꯔ ꯈꯣꯠꯂꯒ ꯑꯗꯨꯝ ꯂꯩꯈꯤꯕꯅ ꯃꯔꯝ ꯑꯣꯏꯔꯒ ꯃꯈꯣꯏꯅ ꯎꯏꯔꯤꯕꯗꯨꯁꯨ ꯃꯈꯣꯏꯒꯤ ꯑꯩꯈꯣꯏꯒꯤ ꯈꯤꯇꯪ ꯍꯦꯟꯅ ꯊꯣꯏꯅ ꯂꯨꯕ ꯂꯥꯏꯅꯥ ꯂꯥꯛꯄ ꯃꯇꯝꯗ ꯃꯈꯣꯏꯒꯤ ꯍꯣꯁꯄꯤꯇꯥꯜꯗꯨꯗ ꯄꯤꯔꯤꯕ ꯁꯔꯀꯥꯔꯒꯤ ꯐꯦꯁꯤꯂꯤꯇꯤꯁ ꯑꯗꯨ ꯃꯔꯝ ꯆꯥꯗꯕꯅ ꯃꯔꯝ ꯑꯣꯏꯔꯒ ꯑꯩꯈꯣꯏꯅ ꯑꯩꯈꯣꯏꯒꯤ ꯃꯅꯥꯛ ꯅꯛꯄꯗ ꯂꯩꯕ ꯑꯣꯔ ꯈꯤꯇꯪ ꯑꯆꯧꯕ ꯍꯣꯁꯄꯤꯇꯥꯜ ꯃꯅꯥꯛ ꯅꯛꯄꯗ ꯂꯩꯕ ꯁꯍꯔꯁꯤꯡꯗ ꯂꯩꯕ ꯑꯐꯕ ꯍꯣꯁꯄꯤꯇꯥꯜꯗ ꯆꯠꯅꯕꯒꯤꯗꯃꯛꯇ ꯑꯩꯈꯣꯏꯗ ꯄꯩꯁꯥ ꯅꯨꯡꯁꯥ ꯌꯥꯝꯅ ꯆꯪꯕ ꯑꯗꯨꯅ ꯃꯔꯝ ꯑꯣꯏꯔꯒ ꯑꯩꯈꯣꯏ ꯈꯔꯗꯤ ꯑꯗꯨꯃꯛ ꯑꯋꯥꯕꯁꯤ ꯊꯦꯡꯅꯩ